ꯃꯍꯩ ꯃꯁꯤꯡ ꯇꯝꯕꯗ ꯁ꯭ꯇꯥꯝꯁꯤꯡ ꯀꯣꯏꯟꯁꯤꯡ ꯅꯠꯇ꯭ꯔꯒ ꯅꯤꯡꯁꯤꯡ ꯈꯨꯝꯖꯟ ꯑꯁꯤꯅ ꯀꯥꯟꯅꯕ ꯀꯌꯥ ꯑꯃ ꯂꯩ ꯁꯝꯅꯃꯛꯇ ꯍꯥꯏꯔꯕꯗ ꯑꯩꯈꯣꯏꯅ ꯀꯣꯏꯟ ꯁꯤꯖꯤꯟꯅꯕ ꯑꯁꯤꯅ ꯑꯩꯈꯣꯏꯒꯤ ꯍꯤꯁꯇꯣꯔꯤꯀꯦꯜ ꯑꯣꯏꯕ ꯍꯥꯏꯕꯗꯤ ꯏꯇꯤꯍꯥꯁꯀꯤ ꯑꯣꯏꯕ ꯃꯇꯝ ꯑꯃꯗ ꯁꯤꯖꯤꯟꯅꯔꯝꯃꯤꯕ ꯀꯣꯏꯟ ꯑꯗꯨ ꯀꯔꯝꯕ ꯃꯈꯜꯒꯤ ꯀꯣꯏꯟ ꯁꯤꯖꯤꯟꯅꯔꯝꯃꯤ ꯁꯤꯜꯕꯔꯔꯥ ꯅꯠꯇ꯭ꯔꯒꯅ ꯀꯔꯝ ꯍꯥꯏꯅ ꯇꯧꯕ ꯃꯑꯣꯡ ꯃꯇꯧꯒꯤ ꯄꯣꯠ ꯁꯤꯖꯤꯟꯅꯔꯝꯃꯤ ꯍꯥꯏꯕꯗꯨ ꯈꯪꯕ ꯉꯝꯃꯤ ꯑꯃꯗꯤ ꯁ꯭ꯇꯥꯝꯁꯤꯡ ꯑꯁꯤꯅ ꯂꯩꯔꯝꯃꯤꯕ ꯏꯇꯤꯍꯥꯁꯀꯤ ꯑꯣꯏꯕꯗ ꯃꯇꯝ ꯑꯗꯨꯗ ꯀꯔꯝ ꯍꯥꯏꯅ ꯀꯝꯗꯧꯅ ꯀꯔꯝꯕ ꯃꯈꯜꯒꯤ ꯁ꯭ꯇꯗꯤ ꯇꯧꯔꯝꯃꯤ ꯍꯥꯏꯕꯗꯨꯁꯨ ꯑꯩꯈꯣꯏꯅ ꯈꯪꯕ ꯉꯝꯒꯅꯤ ꯍꯥꯏꯔꯤꯕ ꯔꯦꯀꯣꯗ ꯑꯁꯤꯅ ꯑꯃꯗꯤ ꯅꯨꯡꯒꯤ ꯍꯥꯏꯔꯒꯅ ꯖꯤꯑꯣꯂꯣꯖꯤꯀꯦꯜ ꯄꯔꯠ ꯍꯥꯏꯕꯗꯤ ꯄ꯭ꯔꯤꯊꯤꯕꯤꯒꯤ ꯑꯣꯏꯕ ꯃꯁꯛ ꯃꯑꯣꯡ ꯑꯃꯗꯤ ꯁ꯭ꯇ꯭ꯔꯛꯆꯔꯁꯤꯡ ꯈꯪꯅꯕꯗꯁꯨ ꯃꯇꯦꯡ ꯄꯥꯡꯒꯅꯤ ꯍꯥꯏꯅ ꯈꯟꯖꯩ